ꯍꯜꯂꯣ ꯏꯅꯦ ꯑꯣ ꯏꯅꯦ ꯉꯁꯤ ꯂꯥꯛꯀꯗꯣꯏ ꯅꯠꯇ꯭ꯔꯣ ꯌꯨꯝꯗ ꯑꯣ ꯏꯅꯦꯅ ꯂꯥꯛꯄꯗ ꯏꯃꯣꯏꯅꯨꯒꯤ ꯃꯔꯝꯗ ꯀꯩꯅꯣ ꯑꯩꯅ ꯈꯔ ꯁꯤꯜ ꯂꯥꯡꯕ ꯇꯧꯔꯝꯃꯒꯦꯕ ꯑꯗꯣ ꯑꯩꯗꯤ ꯏꯃꯣꯏꯅꯨꯒꯤ ꯃꯔꯝꯗ ꯀꯔꯤ ꯑꯃꯠꯇ ꯈꯪꯗꯦꯕ ꯑꯗꯨꯅ ꯏꯅꯦꯅ ꯈꯔ ꯁꯤꯜ ꯂꯥꯡꯒꯗꯕꯗꯣ ꯑꯃꯨꯛꯇ ꯍꯥꯏꯕꯤꯌꯣ ꯑꯥ ꯎꯝ

ꯏꯅꯦ ꯉꯥ ꯑꯉꯧꯕ ꯀꯠꯂꯤꯁꯦ ꯀꯔꯤ ꯃꯔꯝꯒꯤꯅꯣ

ꯑꯣ

ꯑꯗꯣ ꯑꯇꯩ ꯑꯇꯩꯒꯤ ꯃꯔꯝꯗꯁꯨ ꯈꯔ ꯍꯥꯏꯕꯤꯌꯨ ꯏꯅꯦ

ꯍꯣꯏ ꯏꯅꯦ

ꯏꯅꯦꯅ ꯂꯥꯛꯂꯒ ꯀꯩꯅꯣ ꯇꯧꯕꯤꯗꯣꯏꯔꯣ ꯅꯠꯇ꯭ꯔꯒꯅ ꯑꯩꯅ ꯍꯥꯟꯅ ꯁꯤꯜꯂꯝꯃꯣꯅ ꯍꯥꯏꯔꯤꯕ꯭ꯔꯣ ꯑꯗꯨꯒꯤꯅꯦ

ꯑꯗꯣ ꯏꯅꯦꯁꯨ ꯂꯥꯛꯄ ꯃꯇꯝꯗ ꯅꯨꯡꯊꯤꯟꯗ ꯂꯥꯛꯇꯣꯏꯔꯣ ꯅꯠꯇ꯭ꯔꯒ ꯅꯨꯡꯗꯥꯡ ꯋꯥꯏꯔꯝ ꯑꯗꯨꯋꯥꯏꯗ ꯂꯥꯛꯀꯦ ꯍꯥꯏꯔꯤꯕ꯭ꯔꯣ ꯏꯅꯦꯒꯤꯁꯦ

ꯏꯅꯦ ꯌꯣꯠꯁꯕꯤꯗꯤ ꯂꯩ ꯑꯗꯨꯒ ꯂꯩꯔꯪ ꯀꯔꯤ ꯀꯔꯥꯗꯤ ꯂꯩꯇꯦ ꯌꯣꯠꯁꯕꯤꯅ ꯑꯗꯨꯝ ꯌꯥꯒꯗꯣꯏ ꯅꯠꯇ꯭ꯔꯣ

ꯑꯥ ꯊꯝꯗꯣꯏꯁꯤ ꯏꯅꯦ ꯀꯗꯥꯏ ꯖꯥꯒꯗ ꯊꯝꯗꯣꯏꯅꯣ ꯊꯝꯗꯣꯏꯁꯦ ꯍꯧꯖꯤꯛꯀꯤ ꯀꯩꯅꯣ ꯍꯧꯖꯤꯛꯀꯤ ꯃꯩ ꯊꯥꯕꯝꯗꯨꯗ ꯑꯗꯨꯝ ꯊꯝꯗꯣꯏꯔꯥ ꯅꯠꯇ꯭ꯔ ꯀꯗꯥꯏ ꯖꯒꯥꯗ ꯊꯝꯗꯣꯏꯅꯣ ꯑꯣ

ꯍꯣꯏ ꯏꯅꯦ ꯍꯪꯂꯛꯂꯒꯦ ꯑꯗꯨꯗꯤ ꯈꯪꯗꯕ ꯌꯥꯎꯔꯛꯑꯀꯥꯟꯗ ꯎꯝ ꯍꯣꯏ ꯏꯅꯦ ꯊꯝꯃꯦ ꯊꯝꯃꯦ